ꯏꯁꯩ ꯑꯃ ꯄꯥꯡꯊꯣꯛꯄ ꯅꯠꯇ꯭ꯔꯒ ꯔꯦꯀꯣꯔꯗꯤꯡ ꯑꯃ ꯇꯧꯕ ꯍꯥꯏꯕꯁꯤ ꯑꯔꯥꯏꯕ ꯊꯕꯛꯇꯤ ꯅꯠꯇꯦ ꯏꯁꯩ ꯑꯃ ꯇꯧꯅꯕꯒꯤꯗꯃꯛꯇ ꯃꯔꯝ ꯆꯥꯕ ꯑꯆꯧꯕ ꯃꯐꯝ ꯑꯃꯗ ꯇꯉꯥꯏ ꯐꯗꯅ ꯆꯪꯉꯤ ꯑꯗ ꯍꯥꯏꯔꯤꯕ ꯃꯐꯝ ꯑꯗꯨ ꯂꯩꯀꯥꯏ ꯈꯨꯟꯒꯤ ꯂꯝꯄꯥꯛ ꯑꯣꯏꯕ ꯌꯥꯏ ꯅꯠꯇ꯭ꯔꯒ ꯃꯄꯨ ꯄꯥꯟꯕ ꯑꯗꯨꯒꯨꯝꯕ ꯑꯣꯗꯤꯇꯣꯔꯤꯌꯝ ꯍꯣꯜ ꯑꯣꯏꯕ ꯌꯥꯏ ꯅꯠꯇ꯭ꯔꯒ ꯑꯇꯣꯞꯄ ꯑꯦꯅꯤ ꯃꯐꯝ ꯑꯣꯊꯣꯔꯤꯇꯤ ꯂꯩꯕ ꯃꯐꯝ ꯑꯣꯏꯕ ꯇꯉꯥꯏ ꯐꯗꯦ ꯏꯁꯩ ꯑꯁꯤ ꯁꯤꯟꯕ ꯃꯇꯝꯗ ꯁꯤꯟꯒꯗꯧꯔꯤꯕ ꯃꯐꯝ ꯑꯗꯨꯗꯒꯤ ꯑꯣꯊꯣꯔꯤꯇꯤꯒꯤ ꯑꯌꯥꯕ ꯌꯥꯎꯅ ꯑꯌꯥꯕ ꯍꯥꯟꯅ ꯂꯧꯒꯅꯤ ꯑꯗꯨꯒꯤ ꯃꯇꯨꯡꯗ ꯁꯛꯀꯗꯧꯔꯤꯕ ꯂꯥꯛꯀꯗꯧꯔꯤꯕ ꯁꯩꯁꯛꯄꯁꯤꯡ ꯑꯗꯨ ꯀꯅꯥ ꯀꯅꯥ ꯂꯥꯛꯀꯗꯒꯦ ꯍꯥꯏꯕꯗꯨ ꯑꯩꯈꯣꯏꯅ ꯆꯠꯂꯒ ꯔꯤꯀ꯭ꯋꯦꯁ ꯇꯧꯔꯒ ꯃꯈꯣꯏꯕꯨ ꯍꯥꯏꯌꯔ ꯇꯧꯔꯕ ꯃꯇꯨꯡꯗ ꯌꯥꯔꯛꯄꯁꯤꯡ ꯑꯗꯨꯒꯤ ꯃꯇꯨꯡ ꯏꯟꯅ ꯏꯁꯩ ꯑꯗꯨꯕꯨ ꯃꯤꯌꯥꯝꯗ ꯁꯤ ꯇꯥꯡ ꯈꯪꯍꯟꯒꯅꯤ ꯏꯁꯩ ꯑꯗꯨ ꯅꯨꯃꯤꯠ ꯑꯃ ꯂꯦꯞꯀꯅꯤ ꯃꯇꯝ ꯑꯃ ꯂꯦꯞꯀꯅꯤ ꯑꯌꯨꯛ ꯑꯣꯏꯕ ꯌꯥꯏ ꯅꯨꯡꯊꯤꯜ ꯑꯣꯏꯕ ꯌꯥꯏ ꯅꯨꯃꯤꯗꯥꯡ ꯑꯣꯏꯕ ꯌꯥꯏ ꯏꯁꯩ ꯍꯥꯏꯔꯤꯕ ꯀꯂꯥ ꯑꯁꯤ ꯑꯗꯨꯛꯀꯤ ꯃꯇꯤꯛ ꯆꯥꯎꯋꯤ ꯃꯁꯤꯒꯤ ꯏꯁꯩ ꯑꯁꯤꯒꯤ ꯃꯤꯅꯠ ꯃꯉꯥꯈꯛꯀꯤ ꯏꯁꯩ ꯑꯁꯤꯅ ꯃꯤꯌꯥꯝ ꯄꯨꯝꯕꯒꯤ ꯄꯨꯛꯅꯤꯡꯒꯤ ꯑꯋꯥꯕ ꯀꯌꯥ ꯑꯃ ꯂꯩꯔꯝꯂꯕꯁꯨ ꯉꯥꯏꯍꯥꯛꯇ ꯑꯣꯏꯔꯕꯁꯨ ꯄꯣꯠꯊꯥꯕ ꯑꯣꯏꯅꯕ ꯃꯆꯥꯛ ꯑꯃ ꯑꯣꯏꯍꯜꯂꯤ ꯏꯁꯩ ꯑꯃ ꯁꯤꯟꯕ ꯃꯇꯝꯗ ꯃꯤꯌꯥꯝ ꯇꯤꯟꯕ ꯃꯐꯝ ꯑꯣꯏꯒꯗꯧꯔꯤꯕꯅꯤ ꯃꯗꯨꯗ ꯏꯍꯥꯟ ꯍꯥꯟꯅ ꯁꯦꯀ꯭ꯌꯨꯔꯤꯇꯤ ꯆꯦꯛ ꯇꯧꯕ ꯑꯃꯁꯨꯡ ꯄꯥꯔꯀꯤꯡ ꯑꯦꯔꯤꯌꯥ ꯄꯥꯔꯀꯤꯡ ꯂꯣꯠ ꯄꯣꯔꯆ ꯑꯦꯔꯤꯌꯥ ꯑꯃꯁꯨꯡ ꯃꯤꯌꯥꯝꯅ ꯆꯪꯕ ꯌꯥꯕ ꯌꯥꯗꯕ ꯃꯐꯝ ꯚꯤ ꯑꯥꯏ ꯄꯤꯁꯀꯤ ꯃꯐꯝ ꯖꯦꯅꯔꯦꯜ ꯄꯤꯄꯜꯁꯤꯡꯒꯤ ꯃꯐꯝ ꯑꯁꯤꯒꯨꯝꯕꯁꯤꯡꯁꯤ ꯁꯤꯟꯗꯣꯛꯑꯒ ꯈꯟꯗꯣꯛꯑꯒ ꯊꯝꯒꯅꯤ ꯑꯃꯁꯨꯡ ꯏꯁꯇꯣꯜ ꯀꯌꯥ ꯑꯃꯁꯨ ꯍꯥꯡꯒꯅꯤ ꯏꯁꯩ ꯁꯛꯐꯝ ꯑꯗꯨꯗ ꯆꯥꯕ ꯊꯛꯄ ꯑꯗꯨ ꯑꯗꯥ ꯀꯌꯥ ꯑꯃꯁꯨ ꯌꯥꯎꯒꯅꯤ ꯑꯗꯨꯒ ꯏꯁꯩ ꯁꯤꯟꯕ ꯃꯇꯝꯗ ꯕꯣꯂꯨꯟꯇ꯭ꯌꯥꯔ ꯇꯣꯉꯥꯟꯅ ꯈꯥꯏꯗꯣꯛꯀꯅꯤ ꯃꯐꯝ ꯑꯗꯨꯗ ꯈꯠꯅ ꯆꯩꯅꯕ ꯑꯗꯨ ꯑꯗꯥ ꯌꯥꯎꯗꯅꯕꯒꯤꯗꯃꯛꯇ ꯏꯁꯩ ꯑꯗꯨ ꯁꯤꯟꯕ ꯃꯇꯝꯗ ꯂꯥꯏꯠꯀꯤ ꯊꯧꯔꯥꯡ ꯇꯧꯒꯅꯤ ꯃꯥꯏꯛꯀꯤ ꯊꯧꯔꯥꯡ ꯇꯧꯒꯅꯤ ꯑꯣꯔꯒꯥꯟꯁꯤꯡꯒꯤ ꯏꯟꯁꯇ꯭ꯔꯨꯃꯦꯟꯁꯤꯡꯒꯤ ꯑꯣꯔꯀꯦꯁꯇ꯭ꯔꯥꯁꯤꯡꯒꯤ ꯑꯁꯤꯒꯨꯝꯕ ꯄꯣꯠꯂꯝ ꯀꯌꯥ ꯑꯃ ꯆꯪꯉꯤ ꯏꯁꯩ ꯑꯃ ꯁꯤꯟꯕ ꯍꯥꯏꯕꯁꯤ ꯑꯔꯥꯏꯕ ꯊꯕꯛ ꯑꯣꯏꯗꯕ ꯃꯔꯝꯅ ꯑꯗꯨꯛꯀꯤ ꯃꯇꯤꯛ ꯂꯨꯍꯜꯂꯤ